ꯑꯩꯍꯥꯛꯅ ꯃꯤ ꯌꯥꯝꯕ ꯀꯥꯡꯕꯨ ꯑꯃꯒꯤ ꯆꯥꯛ ꯆꯔꯥ ꯑꯃ ꯊꯣꯡꯕ ꯌꯥꯎꯈ꯭ꯔꯦ ꯑꯩꯈꯣꯏꯒꯤ ꯃꯩꯇꯩꯒꯤ ꯆꯠꯅꯕꯤꯗ ꯂꯨꯍꯣꯡꯂꯛꯇ ꯉꯥꯏꯔꯤꯕ ꯃꯧ ꯑꯅꯧꯕꯤꯒꯤ ꯈꯨꯠ ꯇꯪꯕ ꯍꯥꯏꯅ ꯑꯃ ꯂꯩ ꯑꯩꯒꯤꯁꯨ ꯃꯤ ꯀꯨꯟꯊ꯭ꯔꯥꯃꯨꯛꯀꯤ ꯆꯥꯛ ꯊꯣꯡꯈꯤ ꯃꯧ ꯑꯅꯧꯕꯤꯒꯤ ꯈꯨꯠ ꯇꯪꯕ ꯑꯣꯏꯅ ꯍꯥꯟꯅꯗꯤ ꯑꯩ ꯀꯩꯁꯨ ꯌꯨꯝꯗ ꯆꯥꯛ ꯏꯁꯤꯡ ꯌꯥꯝꯅ ꯊꯣꯡꯉꯛꯄ ꯃꯤꯁꯨ ꯑꯣꯏꯔꯛꯇꯦ ꯍꯣ ꯅꯨꯃꯤꯠꯇꯨꯗ ꯃꯤ ꯀꯨꯟꯊ꯭ꯔꯥꯃꯨꯛꯀꯤ ꯆꯥꯛ ꯊꯣꯡꯕ ꯍꯥꯏꯕꯗꯣ ꯑꯩꯉꯣꯟꯗ ꯄꯥꯈꯠꯄ ꯑꯃ ꯄꯣꯛꯑꯦ ꯍꯥꯏꯕꯗꯤ ꯍꯥꯎꯒꯗ꯭ꯔꯥ ꯍꯥꯎꯔꯣꯏꯗ꯭ꯔꯥ ꯃꯤꯅ ꯀꯔꯤ ꯍꯥꯏꯈꯤꯗꯒꯦꯅ ꯑꯗꯨꯕꯨ ꯏꯁꯣꯔꯅ ꯆꯥꯟꯕꯤꯗꯅ ꯑꯗꯨꯝ ꯍꯥꯎꯅ ꯍꯔꯥꯎ ꯍꯔꯥꯎꯅ ꯄꯨꯜꯂꯞ ꯆꯥꯛ ꯆꯔꯥ ꯑꯃꯗꯣ ꯆꯥꯃꯤꯟꯅꯈꯤ ꯃꯌꯥꯝꯅꯁꯨ ꯌꯥꯝꯅ ꯊꯥꯒꯠꯄꯤꯔꯝꯃꯤ ꯌꯥꯝꯅ ꯌꯥꯎꯈ꯭ꯔꯦ ꯃꯧ ꯑꯅꯧꯕꯤꯅ ꯊꯣꯡꯕꯁꯦ ꯍꯥꯏꯗꯅ